ꯑꯩꯈꯣꯏꯅ ꯌꯦꯟ ꯂꯣꯏꯕ ꯌꯦꯟ ꯂꯣꯏꯅꯅꯕꯒꯤ ꯄꯨꯔꯛꯄ ꯃꯇꯝꯗ ꯃꯥꯒꯤ ꯂꯩꯒꯗꯣꯔꯤꯕ ꯖꯒꯥ ꯑꯗꯨ ꯅꯨꯡꯁꯤꯠ ꯅꯨꯡꯁꯥ ꯃꯔꯥꯡ ꯀꯥꯏꯅ ꯐꯪꯕ ꯌꯥꯝꯅ ꯂꯨ ꯅꯥꯟꯕ ꯑꯆꯧꯕ ꯃꯐꯝ ꯑꯃ ꯑꯗꯨ ꯑꯣꯏꯅ ꯄꯨꯕꯤꯔꯛꯀꯅꯤ ꯑꯗꯨꯒ ꯁꯥ ꯁꯟ ꯄꯨꯕ ꯃꯇꯝꯗꯅ ꯂꯝꯕꯤ ꯁꯥꯡꯅ ꯆꯠꯀꯗꯕ ꯑꯣꯏꯔꯒꯗꯤ ꯒꯥꯔꯤꯗ ꯍꯥꯞꯇꯨꯅ ꯃꯥꯕꯨ ꯃꯤꯅꯨꯡꯁꯤꯒ ꯂꯣꯏꯅꯅ ꯌꯥꯝꯅ ꯅꯨꯡꯁꯤ ꯆꯥꯟꯅꯅ ꯋꯥꯍꯟꯗꯕ ꯃꯑꯣꯡꯗ ꯄꯨꯕꯤꯒꯅꯤ